ꯇꯣꯇꯤ ꯏꯁꯤꯡ ꯐꯪꯉꯦ ꯇꯣꯇꯤ ꯏꯁꯤꯡ ꯐꯪꯕꯗꯒꯤ ꯑꯩꯍꯥꯛꯀꯤ ꯄꯨꯟꯁꯤꯗ ꯂꯥꯛꯄ ꯑꯍꯣꯡꯕꯁꯤꯡ ꯍꯥꯏꯔꯒꯗꯤ ꯍꯥꯟꯅꯗꯤ ꯏꯁꯤꯡ ꯐꯪꯗ꯭ꯔꯤꯉꯩ ꯃꯇꯝꯗ ꯏꯁꯤꯡꯁꯦ ꯂꯩꯔꯒ ꯁꯤꯖꯤꯟꯅꯕ ꯅꯠꯇ꯭ꯔꯒ ꯂꯥꯞꯅ ꯄꯨꯈ꯭ꯔꯤ ꯑꯆꯧꯕꯗꯒꯤ ꯆꯠꯂꯒ ꯍꯣꯟꯕ ꯑꯗꯨꯒꯨꯝꯕ ꯑꯗꯨꯃꯥꯏꯅ ꯇꯧꯕꯅꯤ ꯑꯗꯨꯕꯨ ꯄꯩꯁꯥ ꯂꯩꯇꯕ ꯏꯃꯨꯡꯗꯗꯤ ꯏꯁꯤꯡ ꯂꯩꯕ ꯍꯥꯏꯕꯁꯦ ꯌꯥꯝꯅ ꯈꯨꯗꯣꯡ ꯆꯥꯗꯦ ꯑꯗꯣ ꯍꯧꯖꯤꯛꯇꯤ ꯏꯁꯤꯡꯗꯣ ꯃꯔꯥꯡ ꯀꯥꯏꯅ ꯇꯣꯇꯤ ꯏꯁꯤꯡ ꯐꯪꯉꯕꯅꯤꯅ ꯌꯥꯝꯅ ꯅꯨꯡꯉꯥꯏꯔꯦ ꯑꯗꯣ ꯏꯁꯤꯡꯁꯨ ꯌꯥꯝꯅ ꯂꯨꯏ